ꯍꯜꯂꯣ ꯃꯁꯤꯒꯤ ꯗꯨꯀꯥꯟꯁꯦ ꯑꯩꯈꯣꯏꯒꯤ ꯋꯥꯒꯤ ꯑꯗꯒꯤ ꯂꯤꯒꯤ ꯁꯣꯐꯥ ꯑꯗꯒꯤ ꯃꯣꯔꯥ ꯑꯗꯨꯒꯤ ꯗꯨꯀꯥꯟ ꯃꯄꯨꯅꯦ ꯀꯔꯤ ꯍꯥꯏꯕꯤꯔꯛꯀꯗꯧꯕꯅꯣ ꯍꯥꯏꯕꯤꯔꯛꯑꯣ ꯀꯔꯤ ꯍꯪꯕꯤꯔꯛꯀꯗꯧꯕꯅꯣ ꯃꯣꯔꯥꯁꯦ ꯃꯣꯔꯥꯁꯦ ꯃꯣꯔꯥ ꯃꯆꯥ ꯂꯩꯀꯣ ꯃꯣꯔꯥ ꯃꯌꯥꯏ ꯂꯩ ꯃꯣꯔꯥ ꯑꯆꯧꯕ ꯂꯩ ꯃꯣꯔꯥ ꯃꯆꯥꯁꯤꯗꯤ ꯑꯗꯨꯝ ꯂꯨꯄꯥ ꯆꯥꯝꯃꯉꯥꯒ ꯍꯥꯏ ꯃꯣꯔꯥ ꯑꯆꯧꯕꯗꯨꯅ ꯑꯗꯨꯝ ꯂꯤꯁꯤꯡ ꯑꯃꯒ ꯍꯥꯏ ꯑꯗꯒꯤ ꯅꯣꯏ ꯁꯣꯝꯅꯅꯦ ꯑꯩꯈꯣꯏꯒꯤ ꯀꯩꯅꯣ ꯃꯣꯔꯥ ꯂꯤꯒꯤ ꯁꯣꯐꯥ ꯂꯧꯅꯤꯡꯕ ꯑꯗꯨꯝ ꯑꯗꯒꯤ ꯑꯩꯈꯣꯏꯒꯤ ꯅꯨꯄꯤ ꯑꯉꯥꯡꯅ ꯄꯥꯏꯕ ꯌꯥꯕ ꯕꯦꯒ ꯂꯤꯒꯤ ꯍꯧꯖꯤꯛꯀꯥꯟꯗꯤ ꯂꯣꯏꯅ ꯈꯪꯉꯝꯃꯅꯤ ꯅꯣꯏꯅ ꯑꯗꯨꯝ ꯊꯣꯛꯑꯦꯗꯅꯀꯣ ꯑꯗꯨꯅ ꯅꯣꯏꯅ ꯂꯧꯕꯤꯒꯗꯧꯕ ꯂꯩꯔꯒꯗꯤ ꯑꯗꯨꯝ ꯑꯩ ꯃꯃꯜ ꯃꯊꯥ ꯍꯥꯏꯖꯔꯛꯀꯦ ꯍꯧꯖꯤꯛ ꯑꯩꯈꯣꯏ ꯂꯤꯒꯤ ꯀꯩꯅꯣ ꯑꯩꯈꯣꯏꯒꯤ ꯃꯌꯥꯝ ꯑꯃ ꯎꯔꯦꯗꯅꯀꯣ ꯐꯛꯂꯥꯡꯗ ꯊꯦꯠꯄ ꯀꯩꯗꯧꯕ ꯉꯥ ꯁꯥꯕ ꯀꯩꯗꯧꯕ ꯗꯤꯖꯥꯏꯟ ꯑꯗꯒꯤ ꯑꯩꯈꯣꯏꯒꯤ ꯑꯉꯥꯡꯒꯤ ꯁꯥꯟꯅꯄꯣꯠꯀꯨꯝꯕ ꯑꯗꯒꯤ ꯑꯗꯨꯝ ꯑꯩꯈꯣꯏꯒꯤ ꯄꯥꯏꯅꯅꯕ ꯕꯦꯒ ꯅꯨꯄꯤꯒꯤꯀꯣ ꯑꯗꯒꯤ ꯐꯝꯅꯅꯕ ꯀꯩꯅꯣ ꯑꯩꯈꯣꯏꯒꯤ ꯁꯤꯡꯒꯜꯒꯤ ꯉꯥꯊꯅꯕ ꯌꯥꯎꯕ ꯀꯥꯗꯣ ꯂꯣꯏꯅꯃꯛ ꯐꯪꯉꯦꯗꯅꯀꯣ ꯑꯗꯒꯤ ꯂꯤꯒꯤ ꯇꯦꯕꯜꯅꯆꯤꯡꯕꯀ ꯂꯣꯏ ꯐꯪꯉꯦꯗꯅ ꯑꯗꯨ ꯅꯣꯏꯅ ꯂꯩꯕꯤꯒꯗꯧꯕꯅꯤꯅ ꯅꯣꯏ ꯃꯃꯜ ꯃꯊꯨꯝ ꯍꯥꯏꯖꯔꯛꯀꯦ ꯅꯣꯏꯅ ꯑꯄꯥꯝꯕ ꯄꯣꯠꯁꯤꯡꯗꯣ ꯑꯝꯇ ꯂꯣꯏꯅꯕ ꯍꯥꯏꯕꯤꯔꯛꯑꯣ ꯑꯝꯇ ꯑꯧ ꯑꯗꯨ ꯑꯗꯨꯒꯨꯝꯕ ꯇꯨꯡꯒꯣꯟꯗꯨꯗꯤ ꯑꯗꯨꯝ ꯈꯔ ꯆꯥꯎꯈꯠꯂꯒꯗꯤ ꯂꯨꯄꯥ ꯂꯤꯁꯤꯡ ꯑꯃꯒ ꯍꯥꯏꯌꯦꯀꯣ ꯑꯣ ꯑꯗꯨꯝ ꯍꯥꯏ ꯑꯗꯨꯒ ꯑꯧ ꯑꯣ ꯂꯨ ꯂꯨꯗꯨꯁꯨ ꯑꯗꯨꯝ ꯍꯧꯖꯤꯛꯇꯤ ꯑꯆꯧꯕꯁꯨ ꯌꯥꯎꯔꯦ ꯑꯗꯨꯝ ꯈꯔ ꯄꯤꯛꯊꯕ ꯍꯥꯏꯔꯒꯗꯤ ꯑꯗꯨꯝ ꯑꯌꯥꯝꯕꯅ ꯑꯗꯨꯝ ꯂꯤꯁꯤꯡ ꯃꯌꯥ ꯑꯗꯒꯤ ꯈꯔ ꯃꯌꯥꯏ ꯑꯣꯏꯔꯞ ꯇꯧꯕꯗꯨꯅ ꯂꯨꯄꯥ ꯆꯥꯝꯃꯉꯥ ꯑꯗꯨꯃꯥꯏꯅ ꯑꯗꯨꯝ ꯄꯤꯔꯦ ꯑꯧ ꯑꯧ ꯇꯦꯕꯜꯗꯣ ꯑꯗꯣ ꯑꯗꯨꯁꯨ ꯂꯨꯄꯥ ꯂꯤꯁꯤꯡ ꯑꯅꯤ ꯃꯌꯥ ꯑꯗꯨꯝ ꯂꯩꯔꯦ ꯑꯪ ꯑꯗꯒꯤ ꯑꯩꯈꯣꯏꯒꯤ ꯒ꯭ꯂꯥꯁ ꯑꯣꯏꯅ ꯂꯤꯗꯨꯒꯤ ꯃꯊꯛꯇꯨꯗꯀꯣ ꯒ꯭ꯂꯥꯁ ꯑꯣꯏꯅ ꯅꯞꯄ ꯃꯇꯝꯗꯅꯦ ꯅꯞꯄ ꯇꯦꯕꯜꯁꯨ ꯂꯩꯌꯦꯕ ꯑꯗꯨꯅ ꯂꯨꯄꯥ ꯂꯤꯁꯤꯡ ꯃꯉꯥꯒꯨꯝꯕ ꯑꯗꯒꯤ ꯂꯨꯄꯥ ꯃꯉꯥꯒꯤ ꯃꯊꯛ ꯉꯥꯛꯇ ꯑꯌꯥꯝꯕꯅ ꯑꯣꯏꯌꯦꯕꯀꯣ ꯑꯧ ꯑꯗꯒꯤ ꯆꯧꯀ꯭ꯔꯤꯁꯨ ꯆꯧꯀ꯭ꯔꯤꯒꯨꯝꯕ ꯁꯤꯁꯨ ꯒ꯭ꯂꯥꯁꯅ ꯍꯧꯖꯤꯛ ꯂꯣꯏꯅꯃꯛ ꯂꯤꯗꯨꯒꯤ ꯃꯊꯛꯇ ꯑꯗꯨꯝ ꯂꯣꯏ ꯅꯞꯁꯤꯟꯕ ꯌꯥꯔꯦꯕꯀꯣ ꯑꯗꯨꯒꯤꯁꯨ ꯁꯦꯠ ꯑꯣꯏꯅ ꯂꯧꯕ ꯃꯇꯝꯗꯅꯦ ꯂꯨꯄꯥ ꯂꯤꯁꯤꯡ ꯇꯔꯥꯒ ꯅꯤꯊꯣꯏ ꯇꯔꯥꯃꯉꯥ ꯁꯨꯃꯥꯏꯅ ꯑꯗꯨꯝ ꯑꯕꯞ ꯂꯩꯀꯣ ꯑꯧ ꯁꯦꯠ ꯑꯣꯏꯅ ꯂꯧꯕꯗ ꯑꯗꯣ ꯅꯣꯏꯅ ꯑꯧ ꯅꯣꯏꯅꯅꯦ ꯑꯩꯈꯣꯏꯒꯤ ꯂꯨꯍꯣꯡ ꯈꯣꯡꯗꯣꯡꯕꯗ ꯂꯧꯖꯒꯦ ꯍꯥꯏꯕ ꯑꯩꯈꯣꯏꯒꯤ ꯌꯨꯝ ꯑꯃ ꯄꯥꯟꯕꯒꯤ ꯑꯩꯈꯣꯏꯒꯤ ꯂꯤꯒꯤ ꯑꯣꯏꯕ ꯄꯣꯠꯇꯀꯣ ꯑꯩꯈꯣꯏꯒꯤ ꯊꯨꯝꯃꯣꯛ ꯑꯣꯏꯔꯁꯨ ꯊꯨꯝꯃꯣꯛꯁꯦ ꯌꯥꯝꯅ ꯊꯨꯝꯃꯣꯛ ꯑꯣꯏꯔꯁꯨ ꯌꯥꯡꯀꯣꯛ ꯑꯣꯏꯔꯒꯁꯨꯕꯀꯣ ꯑꯗꯒꯤ ꯊꯨꯝꯃꯣꯛꯀꯗꯨꯁꯨ ꯍꯧꯖꯤꯛꯇꯤ ꯂꯨꯄꯥ ꯆꯥꯝꯃꯉꯥ ꯑꯗꯨꯃꯥꯏꯅ ꯑꯗꯨꯝ ꯂꯣꯏꯅ ꯄꯤꯔꯦ ꯌꯥꯡꯀꯣꯛꯀꯗꯤ ꯍꯧꯖꯤꯛ ꯂꯨꯄꯥ ꯆꯥꯝꯃꯥꯄꯜ ꯂꯤꯁꯤꯡ ꯑꯃ ꯑꯗꯨꯝ ꯄꯤꯔꯦ ꯑꯧ ꯑꯗꯒꯤ ꯅꯣꯏꯅ ꯂꯣꯡꯎꯞ ꯂꯣꯡꯎꯞ ꯑꯧ ꯂꯣꯡꯎꯞꯇꯤ ꯂꯨꯄꯥ ꯂꯤꯁꯤꯡ ꯑꯅꯤ ꯃꯌꯥ ꯑꯗꯨꯝ ꯂꯩꯕ ꯃꯥꯜꯂꯦ

ꯑꯧ ꯄꯨꯔꯥ ꯖꯨꯔꯥꯗ ꯑꯧ ꯖꯨꯔꯥꯗ ꯑꯣꯏꯔꯦ ꯑꯧ

ꯌꯥꯏ ꯌꯥꯏ ꯌꯥꯏ ꯁꯤꯡꯒꯜ ꯑꯣꯏꯅ ꯂꯧꯕ ꯂꯣꯏꯅꯃꯛ ꯌꯥꯏ ꯑꯗꯣ ꯑꯩ ꯀꯩꯅꯣꯝꯃ ꯍꯥꯏꯖꯔꯛꯀꯦ ꯑꯩꯈꯣꯏꯒꯤ ꯂꯤꯒꯤ ꯗꯨꯀꯥꯟꯁꯤꯗꯀꯣ ꯅꯣꯏꯅ ꯄꯣꯠꯁꯨ ꯂꯧꯕꯤꯌꯨ ꯑꯗꯨꯒ ꯑꯩꯈꯣꯏꯒꯤ ꯂꯤꯒꯤ ꯗꯨꯀꯥꯟꯁꯤꯗ ꯅꯣꯏꯅ ꯌꯥꯎꯅꯤꯡꯕ ꯍꯥꯏꯇꯥꯔꯦꯀꯣ ꯑꯗꯨꯁꯨ ꯑꯗꯨꯝ ꯑꯩꯈꯣꯏ ꯃꯤ ꯑꯗꯨꯝ ꯂꯧꯖꯩ ꯑꯗꯒꯤ ꯅꯣꯏ ꯅꯠꯇꯕ ꯑꯇꯣꯞꯄ ꯃꯤꯑꯣꯏꯁꯤꯡ ꯅꯣꯏꯒꯤ ꯈꯪꯅ ꯆꯥꯟꯅꯕꯁꯤꯡꯗꯣ ꯑꯗꯨ ꯄꯨꯁꯤꯟꯕꯤꯔꯛꯑꯒ ꯑꯩꯈꯣꯏꯗ ꯐꯪꯉꯤꯕ ꯄꯣꯠ ꯆꯩꯁꯤꯡꯁꯦ ꯂꯣꯏꯅꯃꯛ ꯅꯣꯏꯅ ꯌꯦꯡꯕꯤꯕ ꯂꯧꯕꯤꯕ ꯑꯗꯨꯝ ꯌꯥꯅꯤ ꯃꯃꯜ ꯃꯊꯨꯝ ꯑꯩꯈꯣꯏ ꯑꯗꯨꯝ ꯈꯔ ꯌꯦꯡꯅ ꯑꯗꯨꯝ ꯁꯥꯖꯒꯦꯕꯀꯣ ꯑꯣ ꯑꯗꯣ ꯍꯧꯖꯤꯛ ꯍꯧꯖꯤꯛꯁꯦ ꯀꯩꯅꯣ ꯑꯩꯈꯣꯏꯒꯤ ꯂꯨꯍꯣꯡꯕ ꯃꯇꯝꯁꯨ ꯌꯧꯁꯤꯟꯅꯔꯛꯀꯗꯧꯔꯕꯅꯤꯅ ꯂꯤꯒꯤ ꯄꯣꯠꯂꯝꯁꯤꯡꯁꯦ ꯅꯣꯏꯅ ꯄꯥꯝꯃꯦ ꯍꯥꯏꯔꯕꯅꯤꯅ ꯁꯣꯏꯗꯅ ꯂꯧꯕꯤꯒꯅꯤꯀꯣ ꯑꯧ ꯍꯣꯏ ꯑꯌꯥꯝꯕꯅ ꯅꯣꯏꯅ ꯄꯥꯝꯃꯤꯕ ꯄꯣꯠ ꯆꯩꯁꯤꯡꯗꯣ ꯅꯣꯏꯅ ꯑꯗꯨꯝ ꯃꯈꯜ ꯃꯊꯦꯜ ꯑꯗꯨꯝ ꯍꯥꯏꯕꯤꯔꯛꯑꯣ ꯑꯩꯈꯣꯏꯗꯗꯤ ꯑꯌꯥꯝꯕꯅ ꯂꯣꯏꯅꯃꯛ ꯐꯪꯉꯤꯀꯣ ꯑꯧ ꯑꯩꯈꯣꯏ ꯁꯤꯗ ꯑꯩꯈꯣꯏ ꯗꯨꯀꯥꯟꯁꯦ ꯑꯌꯥꯝꯕꯅ ꯑꯩꯈꯣꯏ ꯄꯨꯡ ꯃꯥꯄꯟꯗꯒꯤꯁꯨ ꯑꯌꯥꯝꯕ ꯂꯣꯏꯅꯃꯛ ꯍꯥꯡꯕ ꯍꯧꯔꯦ ꯑꯗꯨꯒ ꯅꯨꯡꯊꯤꯜꯒꯤ ꯄꯨꯡ ꯃꯔꯤ ꯃꯉꯥ ꯁ꯭ꯋꯥꯏꯅ ꯑꯗꯨꯝ ꯍꯥꯡꯉꯦ ꯁꯤꯐꯥꯎ ꯑꯗꯨꯝ ꯍꯥꯡꯉꯦ ꯑꯧ ꯑꯗꯒꯤ ꯑꯩꯈꯣꯏ ꯃꯤ ꯑꯗꯨꯝ ꯃꯤ ꯄꯣꯠ ꯆꯩꯁꯤꯡꯁꯦ ꯃꯌꯥꯝ ꯑꯃ ꯐꯪꯕꯅꯤꯅꯀꯣ ꯑꯩꯈꯣꯏ ꯃꯤ ꯃꯔꯤ ꯃꯔꯤ ꯑꯃ ꯃꯉꯥ ꯑꯃ ꯑꯗꯨꯝ ꯁꯤꯟꯗꯣꯛ ꯁꯤꯟꯖꯤꯟ ꯇꯧꯔꯒ ꯑꯗꯨꯝ ꯐꯝꯖꯩꯀꯣ ꯑꯣ ꯑꯗꯒꯤ ꯁꯥꯕ ꯃꯤꯁꯨ ꯑꯗꯨꯝ ꯌꯥꯎꯏ ꯑꯌꯥꯝꯕꯅꯀꯣ ꯈꯨꯠ ꯁꯥꯒꯤ ꯊꯕꯛꯅꯤꯅ ꯑꯁꯥꯕ ꯃꯤꯁꯨ ꯑꯗꯨꯝ ꯂꯩ

ꯑꯗꯒꯤ ꯁꯨꯃꯥꯏꯅ ꯇꯧꯁꯦ ꯅꯣꯏꯅ ꯄꯣꯠꯁꯦ ꯁꯣꯐꯥꯒꯤ ꯁꯦꯠꯀꯣ ꯑꯗꯒꯤ ꯑꯧ ꯃꯣꯔꯥ ꯅꯨꯡꯂꯥ ꯂꯧꯒꯅꯦꯅ ꯍꯥꯏꯔꯕꯅꯤꯅ ꯑꯩꯈꯣꯏꯅ ꯊꯤꯟꯕꯤꯔꯛꯑꯣ ꯊꯤꯜꯂꯛꯑꯣ ꯍꯥꯏꯔꯕ ꯅꯠꯇ꯭ꯔꯒ ꯅꯣꯏꯅ ꯑꯗꯨꯝ ꯂꯧꯕ ꯂꯥꯛꯀꯦ ꯍꯥꯏꯕꯔꯥ ꯑꯗꯨ ꯋꯥꯍꯩ ꯋꯥꯐꯝꯗꯨꯃ ꯍꯥꯏꯕꯤꯔꯛꯑꯣ ꯑꯣ ꯑꯗꯨꯗꯤ ꯑꯗꯨꯗꯨ ꯅꯣꯏꯒꯤ ꯒꯥꯔꯤ ꯅꯨꯡꯂꯤ ꯌꯧꯖꯔꯀꯥꯟꯗ ꯑꯗꯨꯝ ꯅꯣꯏꯅ ꯂꯥꯛꯆꯕ ꯇꯥꯔꯦꯀꯣ ꯑꯗꯨ ꯑꯩꯈꯣꯏ ꯑꯦꯔꯦꯟꯖ ꯇꯧꯔꯒ ꯑꯗꯨꯝ ꯊꯝꯖꯔꯝꯃꯒꯦ ꯑꯗꯒꯤ ꯑꯋꯥꯠ ꯑꯄꯥꯁꯤꯡꯗꯣ ꯅꯣꯏꯅ ꯃꯐꯝꯗꯨꯗ ꯌꯧꯔꯛꯑꯒ ꯗꯨꯀꯥꯟ ꯃꯅꯨꯡꯗꯨꯗ ꯌꯧꯔꯛꯑꯀꯥꯟꯗ ꯁꯤ ꯍꯥꯞꯁꯤ ꯑꯗꯒꯤ ꯁꯤꯁꯤꯃ ꯂꯧꯊꯣꯛꯁꯤ ꯍꯥꯏꯕꯗꯣ ꯑꯗꯨ ꯂꯣꯏꯅꯃꯛ ꯌꯦꯡꯃꯤꯟꯅꯔꯀꯥꯟꯗ ꯂꯧꯅꯅꯕ ꯍꯌꯦꯡꯁꯦ ꯂꯥꯛꯅꯅꯕ ꯇꯧꯕꯤꯔꯣꯀꯣ ꯑꯧ ꯑꯧ ꯄꯨꯡ ꯃꯥꯄꯜꯗꯒꯤ ꯍꯥꯡꯉꯦ ꯑꯗꯨꯒ ꯅꯨꯡꯊꯤꯜꯒꯤ ꯄꯨꯡ ꯃꯔꯤ ꯃꯉꯥꯕꯣꯛ ꯑꯗꯨꯝ ꯍꯥꯡꯒꯅꯤ ꯍꯥꯏꯕ ꯑꯧ ꯑꯗꯨ ꯅꯣꯏ ꯑꯧ ꯍꯣꯏ ꯂꯥꯛꯄꯤꯔꯣ ꯂꯥꯛꯄꯤꯔꯣ ꯑꯗꯨ ꯑꯌꯥꯝꯕꯅ ꯑꯩꯅ ꯍꯥꯏꯖꯒꯗꯧꯕ ꯑꯃꯅ ꯅꯣꯏꯒꯤ ꯏꯃꯥꯟꯅꯕꯁꯤꯡꯁꯨ ꯁꯤꯒꯤ ꯗꯨꯀꯥꯟꯁꯤꯗꯀꯣ ꯂꯤꯒꯤ ꯗꯨꯀꯥꯟꯁꯤꯗ ꯂꯩꯅꯤꯡꯕ ꯃꯤ ꯂꯩꯔꯒꯁꯨ ꯑꯗꯨꯝ ꯄꯨꯁꯤꯟꯕꯤꯔꯛꯑꯣꯕꯀꯣ ꯑꯧ ꯑꯗꯨꯝ ꯁꯤꯗ ꯄꯣꯠ ꯆꯩ ꯃꯌꯥꯝ ꯑꯃ ꯑꯅꯧ ꯑꯅꯧꯕ ꯑꯗꯨꯝ ꯐꯪꯉꯦ ꯍꯥꯏꯕ ꯑꯧ ꯑꯧ